ꯍꯧꯈꯤꯕ ꯆꯍꯤ ꯑꯝꯃꯁꯤꯗ ꯑꯩꯅ ꯈ꯭ꯋꯥꯏꯗꯒꯤ ꯅꯤꯡꯁꯤꯡꯅꯤꯡꯉꯥꯏ ꯑꯣꯏꯔꯕ ꯊꯧꯗꯥꯡ ꯑꯃ ꯅꯠꯇ꯭ꯔꯒ ꯑꯦꯛꯁꯄꯔꯤꯃꯦꯟꯁ ꯑꯦꯛꯁꯄꯤꯔꯤꯌꯦꯟꯁ ꯑꯃ ꯍꯥꯏꯕ ꯇꯥꯔꯒꯗꯤ ꯑꯩꯅ ꯖꯒꯣꯏ ꯄ꯭ꯔꯣꯒꯥꯝ ꯆꯠꯆꯔꯨꯕ ꯑꯁꯤ ꯑꯣꯏꯗꯣꯏꯅꯤ ꯑꯩꯅ ꯖꯒꯣꯏ ꯄ꯭ꯔꯣꯒꯥꯝ ꯆꯠꯄ ꯑꯁꯤ ꯊꯥ ꯑꯃꯔꯣꯝ ꯃꯅꯤꯄꯨꯔꯒꯤ ꯃꯄꯥꯟꯗ ꯆꯠ ꯆꯠꯆꯩ ꯃꯅꯤꯄꯨꯔꯒꯤ ꯃꯄꯥꯟꯗ ꯆꯠꯄ ꯃꯇꯝ ꯑꯁꯤꯗ ꯑꯩꯈꯣꯏꯒꯤ ꯀ꯭ꯔ꯭ꯌꯨ ꯆꯠꯃꯤꯟꯅꯔꯤꯕ ꯏꯆꯦ ꯏꯕꯨꯡꯁꯤꯡ ꯑꯣꯖꯥꯅꯆꯤꯡꯕ ꯃꯤ ꯇꯔꯥꯃꯉꯥꯃꯨꯛ ꯔꯣꯝ ꯆꯠꯂꯤ ꯑꯍꯥꯟꯕ ꯆꯠꯄ ꯑꯁꯤ ꯒꯨꯍꯥꯇꯤꯗ ꯍꯥꯟꯅ ꯊꯨꯡꯉꯒ ꯒꯨꯍꯥꯇꯤꯗ ꯅꯣꯔꯠ ꯏꯁꯀꯤ ꯃꯤ ꯃꯌꯥꯝ ꯑꯃ ꯇꯤꯜꯂꯝꯃꯤ ꯅꯣꯔꯠ ꯏꯁꯀꯤ ꯃꯤ ꯃꯌꯥꯝ ꯑꯁꯤ ꯄꯨꯜꯂꯞ ꯀꯣꯔꯌꯣꯒ꯭ꯔꯥꯞ ꯁꯦꯝꯃꯒ ꯖꯒꯣꯏ ꯑꯃ ꯃꯄꯨꯡ ꯐꯥꯅ ꯁꯦꯝꯂꯕ ꯃꯇꯨꯡꯗ ꯑꯩꯈꯣꯏ ꯗꯦꯂꯤꯗ ꯆꯠꯆꯕꯅꯤ ꯗꯦꯂꯤꯗ ꯆꯠꯄ ꯃꯇꯨꯡ ꯑꯩꯈꯣꯏꯅ ꯄ꯭ꯔꯣꯒ꯭ꯔꯥꯝ ꯑꯁꯤ ꯄꯤꯔꯕ ꯃꯇꯨꯡꯗ ꯑꯩꯈꯣꯏ ꯃꯊꯪꯒꯤ ꯑꯣꯏꯅ ꯔꯥꯖꯁꯊꯥꯟꯗ ꯑꯃꯨꯛ ꯆꯠꯆꯩ ꯔꯥꯖꯁꯊꯥꯟꯗ ꯆꯠꯄ ꯃꯇꯝꯗꯗꯤ ꯆꯠꯃꯤꯟꯅꯔꯤꯕ ꯅꯣꯔꯠ ꯏꯁꯀꯤ ꯃꯌꯥꯝ ꯄꯤꯄꯜ ꯃꯌꯥꯝ ꯑꯗꯨ ꯆꯠꯃꯤꯟꯅꯗ꯭ꯔꯦ ꯑꯩꯈꯣꯏꯒꯤ ꯀ꯭ꯔ꯭ꯌꯨ ꯃꯅꯤꯄꯨꯔꯒꯤ ꯀ꯭ꯔ꯭ꯌꯨ ꯈꯛꯇꯪ ꯆꯠꯂꯦ ꯃꯊꯪꯗ ꯔꯥꯖꯁꯊꯥꯟ ꯂꯣꯏꯔꯕ ꯃꯊꯪꯗ ꯑꯩꯈꯣꯏ ꯄꯠꯅꯥꯗ ꯑꯃꯨꯛ ꯆꯠꯂꯤ ꯄꯠꯅꯥꯗꯒꯤ ꯑꯩꯈꯣꯏ ꯌꯨꯝꯗ ꯇ꯭ꯔꯦꯟꯗꯒꯤ ꯍꯜ ꯍꯜ ꯍꯜꯂꯛꯈꯤ ꯑꯩꯈꯣꯏꯅ ꯄ꯭ꯔꯣꯒ꯭ꯔꯥꯝ ꯑꯗꯨ ꯊꯥ ꯑꯃꯔꯣꯝ ꯆꯠꯄ ꯃꯅꯨꯡ ꯑꯗꯨꯗ ꯑꯋꯥ ꯅꯨꯡꯉꯥꯏ ꯀ꯭ꯌꯥ ꯑꯃ ꯊꯦꯡꯅꯈꯤ ꯈ꯭ꯋꯥꯏꯗꯒꯤ ꯅꯨꯉꯥꯏꯇꯕ ꯍꯥꯏꯔꯒꯗꯤ ꯆꯠꯃꯤꯟꯅꯔꯤꯕ ꯃꯤꯁꯤꯡ ꯑꯗꯨ ꯀ꯭ꯔ꯭ꯌꯨ ꯃꯦꯝꯕꯔꯁꯤꯡ ꯑꯗꯨ ꯃꯕꯨꯛ ꯌꯥꯝꯅ ꯐꯠꯅꯗꯦ ꯃꯈꯣꯏ ꯃꯈꯣꯏꯒꯤꯗ ꯈꯜꯂꯤ ꯑꯃꯗꯤ ꯆꯠꯃꯤꯟꯅꯔꯤꯕ ꯑꯉꯥꯡꯁꯤꯡ ꯍꯥꯏꯗꯤ ꯁꯥꯠ ꯃꯥꯒꯤ ꯃꯈꯥ ꯇꯥꯔꯤꯕ ꯖꯨꯅꯤꯌꯔꯁꯤꯡꯒꯤ ꯀꯔꯤꯝꯇ ꯌꯦꯡꯁꯤꯟꯕꯤꯗꯦ ꯍꯥꯏꯔꯒꯗꯤ ꯑꯋꯥꯕꯗ ꯑꯣꯏꯒꯦꯔ ꯄꯣꯠ ꯑꯋꯥꯠꯄ ꯈꯣꯠꯄ ꯑꯣꯏꯒꯦꯔ ꯑꯝꯇ ꯃꯣꯏꯅ ꯌꯦꯡꯁꯟꯕꯤꯗꯕꯗꯣ ꯑꯣꯏꯌꯦꯕ ꯑꯗꯒꯤ ꯅꯨꯡꯉꯥꯏꯕ ꯍꯥꯏ ꯇꯥꯔꯒꯗꯤ ꯑꯩꯈꯣꯏ ꯆꯨꯡꯖꯟꯅꯔꯒ ꯑꯩꯈꯣꯏ ꯑꯅꯤ ꯑꯍꯨꯝꯗꯣ ꯑꯗꯨꯝ ꯉꯝꯅ ꯉꯝꯅꯕ ꯑꯗꯨꯝ ꯆꯠꯈꯤ ꯆꯠꯃꯤꯅꯈꯤꯕ